ꯑꯩꯈꯣꯏꯒꯤ ꯊꯧꯕꯥꯜ ꯖꯤꯜꯂꯥꯗ ꯃꯔꯨ ꯑꯣꯏꯅ ꯃꯍꯩ ꯃꯔꯣꯡ ꯊꯥꯅꯕꯁꯤ ꯍꯪꯒꯥꯝ ꯀꯣꯕꯤ ꯐꯨꯟ ꯀꯣꯕꯤ ꯂꯩ ꯑꯃꯗꯤ ꯐꯗꯤꯒꯣꯝꯅ ꯆꯤꯡꯕꯁꯤ ꯊꯥꯅꯩ ꯃꯁꯤꯅ ꯑꯩꯈꯣꯏꯒꯤ ꯖꯤꯜꯂꯥꯁꯤꯗ ꯂꯩꯔꯤꯕ ꯄ꯭ꯔꯖꯥꯁꯤꯡꯗ ꯁꯦꯟꯃꯤꯠꯂꯣꯟ ꯈꯖꯤꯛꯇ ꯑꯣꯏꯔꯕꯁꯨ ꯃꯇꯦꯡ ꯇꯧꯕ ꯉꯝꯍꯜꯂꯤ ꯃꯔꯝꯗꯤ ꯃꯁꯤꯅ ꯂꯩꯇ ꯂꯥꯏꯔ ꯐꯥꯔꯃꯔꯅ ꯑꯌꯥꯝꯕ ꯑꯣꯏꯕ ꯖꯤꯜꯂꯥ ꯑꯣꯏꯕꯅꯤꯅ ꯃꯁꯤꯁꯤꯡꯁꯤ ꯊꯥꯗꯨꯅ ꯕꯖꯥꯔꯗ ꯄꯨꯗꯅ ꯄꯨꯔꯒ ꯌꯣꯜꯂꯒ ꯑꯉꯥꯡꯅꯨꯕꯤꯁꯤꯡ ꯏꯃꯨꯡ ꯃꯅꯨꯡꯁꯤꯡ ꯃꯁꯤꯅ ꯄꯨꯏ ꯑꯃꯗꯤ ꯆꯥꯕ ꯊꯛꯄꯗꯁꯨ ꯃꯁꯤꯅ ꯑꯌꯥꯝꯕ ꯆꯥꯟꯅꯩ ꯅꯤꯡꯊꯝ ꯊꯥꯒꯤ ꯃꯇꯝꯗ ꯍꯪꯒꯥꯝ ꯐꯨꯠꯂꯒ ꯀꯣꯕꯤ ꯐꯨꯠꯂꯒ ꯀꯥꯡꯍꯧ ꯇꯧꯗꯨꯅ ꯆꯥꯔꯒ ꯑꯌꯥꯝꯕꯅ ꯑꯗꯨꯝ ꯃꯁꯤꯅꯁꯨ ꯆꯥꯟꯅꯩ